ꯍꯂꯣ ꯑꯩ ꯔꯤꯆꯥꯔꯖꯁꯦ ꯀꯥꯞꯇꯤ ꯀꯥꯞꯈ꯭ꯔꯦ ꯑꯗꯨ ꯑꯣꯏꯔꯁꯨ ꯑꯗꯨ ꯑꯩꯒꯤ ꯔꯤꯆꯥꯔꯖꯇꯤ ꯃꯦꯁꯦꯁꯇꯤ ꯂꯥꯛꯑꯦꯕꯀꯣ ꯑꯗꯨ ꯑꯣꯏꯔꯁꯨ ꯔꯤꯆꯥꯔꯖꯇꯤ ꯃꯥꯏ ꯄꯥꯛꯄ꯭ꯔ ꯔꯤꯆꯥꯔꯖꯁꯤ ꯆꯪꯗꯤ ꯆꯪꯉꯦ ꯍꯥꯏꯌꯦ ꯃꯦꯁꯦꯁꯄꯨꯗꯤ ꯂꯥꯛꯑꯦ ꯑꯗꯨꯕꯨ ꯀꯣꯜ ꯇꯧꯕ ꯀꯥꯟꯗꯗꯤ ꯆꯠꯇꯦ ꯈꯣꯠꯇꯦ ꯑꯗꯨ ꯅꯣꯏꯅ ꯈꯔ ꯁꯦꯝꯕꯤꯒꯦꯔ ꯑꯩꯅ ꯀꯥꯞꯄꯁꯨ ꯔꯤꯆꯥꯔꯖ ꯀꯥꯞꯄꯤꯕꯁꯨ ꯀꯨꯏꯔꯦꯕ ꯈꯔ ꯀꯨꯏꯔꯦ ꯍꯥꯏꯗꯤ ꯉꯁꯥꯏꯒꯨꯝꯕ ꯀꯥꯞꯄꯅꯦꯕ ꯑꯗꯣ ꯍꯧꯖꯤꯛꯐꯥꯎ ꯔꯤꯆꯥꯔꯖꯇꯤ ꯃꯦꯁꯦꯁꯇꯤ ꯂꯥꯛꯈ꯭ꯔꯦ ꯑꯗꯨ ꯑꯣꯏꯔꯁꯨ ꯀꯣꯜꯗꯤ ꯀꯣꯜ ꯆꯠꯇꯕ ꯃꯤꯉꯣꯟꯗ ꯀꯣꯜ ꯇꯧꯕꯗꯣ ꯆꯠꯇꯕ ꯑꯗꯨꯅꯤꯅ ꯅꯣꯏꯅ ꯀꯝꯄꯅꯤ ꯅꯣꯏꯅ ꯈꯔ ꯁꯦꯝꯕꯤꯕ ꯆꯦꯛ ꯇꯧꯕꯤꯒꯦꯔ ꯃꯤꯅꯤꯠ ꯀꯌꯥ ꯀꯔꯝꯍꯥꯏꯅ ꯇꯧꯕꯔ ꯔꯤꯆꯥꯔꯖꯇꯤ ꯆꯪꯈ꯭ꯔꯦ ꯍꯥꯏꯌꯦ ꯃꯦꯁꯦꯁꯇꯤ ꯂꯥꯛꯈ꯭ꯔꯦ ꯑꯗꯨꯏ ꯑꯣꯏꯔꯁꯨ ꯀꯥꯞꯄ ꯌꯥꯗꯝꯅꯤ ꯀꯣꯜꯒꯨꯝꯕ ꯇꯧꯕ ꯌꯥꯗꯝꯅꯤ ꯅꯣꯏꯅ ꯈꯔ ꯁꯦꯝꯕꯤꯕ ꯈꯣꯠꯄꯤꯕ ꯇꯧꯕꯤꯌꯨꯅꯣ ꯑꯗꯨ ꯍꯥꯏꯒꯦ ꯍꯥꯏꯅ ꯑꯗꯨꯝ ꯀꯣꯜ ꯕꯦꯛ ꯇꯧꯔꯛꯄꯋꯥꯅꯤ ꯊꯦꯡꯀ꯭ꯌꯨ